ꯑꯩꯁꯦ ꯍꯟꯗꯛ ꯃꯤꯟꯇ꯭ꯔꯥꯗꯒꯤ ꯀꯨꯔꯇꯤ ꯑꯃ ꯆꯦꯟꯖꯕꯅꯦ ꯗꯤꯋꯥꯂꯤꯒꯤꯗ ꯂꯤꯠꯀꯦꯅꯥ ꯕꯤꯔꯪꯒꯥꯒꯤ ꯑꯗꯣ ꯄꯣꯠꯁꯦ ꯌꯧꯔꯛꯑꯦ ꯑꯩꯅ ꯄꯣꯠꯁꯦ ꯎꯕꯗ ꯑꯗꯨꯛꯀꯤ ꯃꯇꯤꯛ ꯅꯨꯡꯉꯥꯏ ꯃꯔꯝꯗꯤ ꯄꯣꯠꯁꯦ ꯑꯦꯗꯤ ꯑꯩꯅ ꯄꯤꯖꯔꯨꯏꯕ ꯄꯩꯁꯥꯗꯨꯒ ꯑꯗꯨꯗꯒꯤ ꯍꯦꯟꯅ ꯐꯕ ꯍꯥꯏꯇꯥꯔꯦ ꯑꯩꯅ ꯄꯤꯊꯣꯛꯈ꯭ꯔꯤꯕ ꯃꯃꯟꯗꯨꯗꯒꯤ ꯍꯦꯟꯅ ꯄꯣꯠꯁꯤꯅ ꯐꯕ ꯑꯗꯨꯒ ꯃꯆꯨꯁꯨ ꯌꯥꯝꯅ ꯐꯖꯩ ꯑꯗꯨꯒ ꯁꯥꯏꯠꯁ ꯁꯥꯏꯁꯁꯨ ꯑꯗꯨꯝ ꯑꯩꯉꯣꯟꯗ ꯆꯞ ꯆꯥꯅ ꯐꯤꯠ ꯑꯣꯏꯔꯦ ꯑꯗꯨꯅ ꯑꯩꯗꯤ ꯁꯤꯒꯤ ꯄꯣꯠꯁꯦ ꯑꯗꯨꯛꯀꯤ ꯃꯇꯤꯛ ꯄꯦꯟꯖꯔꯦ ꯌꯥꯝꯅ ꯁꯦꯇꯤꯁꯐꯥꯏꯠ ꯑꯣꯏꯖꯔꯦꯀꯣ ꯑꯗꯨꯅ ꯊꯦꯡꯀ꯭ꯌꯨ ꯃꯤꯟꯇ꯭ꯔꯥ ꯃꯤꯟꯇ꯭ꯔꯥꯒꯤ ꯃꯇꯦꯡꯗꯒꯤ ꯑꯩꯅ ꯄꯣꯠ ꯑꯩꯅ ꯁꯤ ꯄꯥꯝꯖꯔꯤꯕ ꯀꯨꯔꯇꯤꯁꯦ ꯑꯩ ꯗꯤꯋꯥꯂꯤ ꯅꯪꯅꯕ ꯂꯤꯠꯄ ꯐꯪꯖꯒꯗꯣꯔꯦ ꯑꯗꯨꯅ ꯄꯣꯠꯁꯦ ꯑꯩ ꯑꯇꯩ ꯑꯇꯩ ꯃꯤꯁꯨ ꯃꯌꯥꯝ ꯇ꯭ꯔꯥꯏ ꯇꯧꯍꯟꯅꯤꯡꯉꯤ ꯀ꯭ꯋꯥꯂꯤꯇꯤ ꯌꯥꯝꯅ ꯂꯩ ꯄꯣꯠꯁꯦ ꯑꯗꯨꯒ ꯑꯩ ꯍꯟꯗꯛ ꯗꯤꯋꯥꯂꯤꯗꯗꯤ ꯑꯩ ꯌꯥꯝꯅ ꯅꯨꯡꯉꯥꯏꯅꯤ ꯍꯥꯏꯇꯥꯔꯦ ꯑꯩ ꯄꯥꯝꯖꯕꯁꯦ ꯑꯩꯅ ꯅꯤꯡꯖꯕ ꯊꯨꯡꯒꯗꯕ ꯃꯥꯜꯂꯦ ꯄꯣꯠꯁꯦ ꯎꯕꯗ